ꯏ ꯕꯨꯛꯀꯤ ꯀꯥꯅꯗꯕ ꯍꯥꯏꯔꯒꯗꯤ ꯑꯩꯈꯣꯏꯅ ꯍꯧꯖꯤꯛꯀꯤ ꯃꯇꯝꯗ ꯏ ꯕꯨꯛ ꯁꯤꯖꯤꯟꯅꯕꯅ ꯑꯩꯈꯣꯏꯒꯤ ꯀꯥꯅꯒꯗꯕ ꯃꯌꯥꯝ ꯑꯃ ꯂꯥꯏꯔꯤꯛꯇ ꯊꯦꯡꯅꯕ ꯈꯨꯗꯤꯡꯃꯛ ꯑꯩꯈꯣꯏꯅ ꯄꯥꯗꯕꯅ ꯃꯔꯝ ꯑꯣꯏꯔꯒ ꯏ ꯕꯨꯛꯇ ꯌꯦꯡꯈꯤꯕꯗꯒꯤ ꯑꯩꯈꯣꯏꯒꯤ ꯄꯥꯕꯒꯤ ꯁꯔꯨꯛꯁꯤ ꯈꯔ ꯋꯥꯠꯍꯧꯔꯦ ꯑꯗꯨꯅ ꯃꯔꯝ ꯑꯣꯏꯔꯒ ꯑꯩꯈꯣꯏꯒꯤ ꯂꯩꯔꯤꯕ ꯁꯥꯇ꯭ꯔ ꯑꯃꯗꯤ ꯍꯧꯒꯠꯂꯛꯏꯕ ꯅꯍꯥꯔꯣꯜ ꯀꯌꯥ ꯑꯃ ꯏ ꯕꯨꯛꯁꯤꯗ ꯑꯗꯨꯝ ꯇꯧꯕꯗꯒꯤ ꯀꯔꯤꯒꯨꯝꯕ ꯑꯩꯈꯣꯏꯅ ꯀꯥꯅꯕ ꯐꯪꯒꯗꯕ ꯂꯥꯏꯔꯤꯛ ꯄꯥꯔꯒ ꯐꯪꯒꯗꯕ ꯃꯌꯥꯝꯗꯨꯁꯨ ꯐꯪꯗ꯭ꯔꯦ ꯏ ꯕꯨꯛ ꯁꯤꯖꯤꯟꯅꯕꯗꯒꯤ ꯑꯗꯨꯒ ꯂꯥꯏꯔꯤꯛ ꯄꯥꯕꯒꯤ ꯍꯦꯕꯤꯠꯁꯤꯁꯨ ꯊꯝꯗ꯭ꯔꯦ ꯍꯩꯅꯕꯤ ꯍꯥꯏꯕꯁꯤ ꯃꯁꯥꯒꯤ ꯄꯥꯕꯒꯤ ꯍꯦꯕꯤꯠꯁꯤ ꯂꯥꯏꯔꯤꯛ ꯄꯥꯕꯗꯒꯤ ꯍꯧꯔꯒ ꯏ ꯕꯨꯛꯁꯤ ꯀꯣꯟꯅ ꯑꯗꯨꯝ ꯌꯨꯁ ꯇꯧꯒꯗꯕꯅꯤ ꯑꯗꯨ ꯏ ꯕꯨꯛꯁꯤꯅ ꯍꯥꯟꯅ ꯃꯥꯡ ꯊꯥꯈ꯭ꯔꯅꯤꯅ ꯂꯥꯏꯔꯤꯛ ꯄꯥꯕꯒꯤ ꯍꯩꯅꯕꯤꯁꯤ ꯅꯣꯡꯃ ꯅꯣꯡꯃꯒꯤ ꯇꯣꯛꯂꯛꯑꯦ ꯑꯗꯨꯅ ꯃꯔꯝ ꯑꯣꯏꯔꯒ ꯀꯥꯅꯕ ꯀꯌꯥꯁꯨ ꯑꯣꯏꯍꯜꯂꯤ ꯏ ꯕꯨꯛꯅ